ꯍꯂꯣ ꯁꯥꯔ ꯀꯔꯤ ꯑꯣꯗꯔ ꯇꯧꯕꯤꯒꯗꯕ ꯍꯥꯏꯕꯤꯌꯨ ꯌꯥꯅꯤ ꯑꯗꯨꯝ ꯃꯥꯅꯦ ꯃꯥꯅꯦ ꯀꯔꯤ ꯀꯔꯤ ꯑꯣꯗꯔ ꯇꯧꯕꯤꯒꯗꯕ ꯐ꯭ꯔꯥꯏꯠ ꯔꯥꯏꯁꯁꯦ ꯑꯩꯈꯣꯏꯒꯤ ꯔꯥꯏꯁꯁꯦ ꯑꯁꯦꯡꯕ ꯕꯥꯁꯄꯇꯤꯒꯤꯅꯦꯕꯀꯣ ꯑꯩꯈꯣꯏꯒꯤ ꯍꯥꯏꯗꯤ ꯇꯣꯉꯥꯟꯅ ꯉꯔꯥꯡꯒꯨꯝꯕ ꯊꯝꯖꯤꯟꯕ ꯅꯠꯆꯗꯦ ꯉꯁꯤ ꯐꯖꯅ ꯁꯦꯝꯃꯀꯥꯟꯗ ꯈꯨꯗꯛꯇ ꯑꯗꯨꯝ ꯄꯤꯖꯕꯅꯦꯕ ꯑꯩꯈꯣꯏꯒꯤꯗꯤꯀꯣ ꯈꯨꯗꯛꯇ ꯐ꯭ꯔꯦꯁ ꯑꯣꯏꯅ ꯐꯪꯒꯗꯕ ꯉꯥꯛꯇꯅꯦ ꯑꯩꯈꯣꯏ ꯁꯤꯗ ꯚꯦꯖꯤꯁ ꯍꯥꯞꯄꯛꯀꯅꯤꯀꯣ ꯍꯥꯏꯕꯗꯤ ꯃꯅꯥ ꯃꯁꯤꯡ ꯂꯣꯏꯃꯛ ꯁꯤꯗ ꯏꯁꯄ꯭ꯔꯤꯡ ꯑꯣꯅꯤꯌꯟꯒꯨꯝꯕ ꯑꯗꯩꯗꯤ ꯑꯣꯅꯤꯌꯟ ꯌꯥꯝ ꯁꯦꯡꯅ ꯂꯣꯏꯅꯃꯛ ꯑꯩꯈꯣꯏꯅ ꯁꯦꯅꯤꯇꯥꯏꯁ ꯇꯧꯔ ꯅꯥꯟꯅ ꯍꯥꯏꯖꯅꯤꯛꯀ ꯇꯧꯖꯕ ꯉꯥꯛꯇꯅꯤꯀꯣ ꯁꯥꯔ ꯁꯤꯒꯤꯗꯤꯀꯣ ꯀꯩꯝꯇ ꯑꯃꯣꯠ ꯑꯀꯥꯏ ꯀꯩꯝꯇ ꯌꯥꯎꯗꯧꯕ ꯈꯣꯠꯇꯧꯕ ꯀꯩꯝꯇ ꯂꯩꯇꯦ ꯁꯤꯗ ꯑꯣ ꯆꯤꯂꯤ ꯆꯤꯀꯟꯁꯦ ꯃꯥꯁꯤ ꯌꯥꯝ ꯏꯁꯄꯥꯏꯁꯤꯃꯛ ꯌꯥꯝ ꯀꯟꯅ ꯃꯣꯔꯣꯛ ꯁꯥꯕꯗꯤ ꯅꯠꯇꯦ ꯃꯥꯁꯦꯀꯣ ꯑꯗ ꯃꯌꯥꯏ ꯑꯣꯏꯔꯞ ꯁꯥꯕ ꯋꯥꯅꯦꯕꯀꯣ ꯁꯤꯗ ꯍꯣꯏ ꯁꯥꯔ ꯍꯣꯏꯒꯤ ꯑꯄꯥꯝꯕꯅꯤ ꯁꯥꯔ ꯍꯣꯏꯅ ꯃꯌꯥꯝ ꯁꯥꯍꯜꯂꯣ ꯍꯥꯏꯔꯁꯨ ꯁꯥꯍꯟꯕ ꯌꯥꯏꯌꯦꯕꯀꯣ ꯑꯩꯈꯣꯏꯅ ꯁꯤꯗ ꯑꯃꯨꯛꯀꯣ ꯑꯗꯨ ꯀꯩꯒꯨꯝꯕ ꯈꯤꯇꯪ ꯁꯥꯍꯟꯕꯤꯌꯨ ꯍꯥꯏꯔ ꯈꯤꯇꯪ ꯁꯥꯍꯟꯗꯣꯏꯅꯦꯕꯀꯣ ꯆꯤꯂꯤ ꯆꯤꯀꯟꯁꯦ ꯌꯥꯝꯗ꯭ꯔꯕꯗ ꯀꯩꯅꯣꯗꯤ ꯇꯧꯍꯜꯂꯦꯕꯀꯣ ꯑꯗꯨꯝ ꯃꯌꯥꯏ ꯑꯣꯏꯔꯞꯇꯤ ꯃꯣꯔꯣꯛ ꯁꯥꯍꯟꯗꯕ ꯌꯥꯗꯦꯕ ꯃꯥꯁꯦ ꯃꯥꯒꯤ ꯃꯃꯤꯡꯁꯤꯒꯤ ꯃꯇꯨꯡꯏꯟꯅꯁꯨꯀꯣ ꯑꯗꯨꯒ ꯍꯥꯏꯗꯤ ꯃꯁꯤꯗꯩꯁꯤꯗ ꯆꯤꯀꯟꯁꯦ ꯑꯩꯈꯣꯏꯅ ꯑꯗꯨꯝ ꯌꯥꯝ ꯏꯁꯂꯥꯏꯁ ꯑꯣꯏꯅ ꯌꯥꯝ ꯐꯖꯅ ꯏꯁꯂꯥꯏꯁ ꯑꯣꯏꯅ ꯄꯤꯁ ꯄꯤꯁ ꯂꯥꯛꯀꯅꯤꯕꯀꯣ ꯑꯗꯨꯒ ꯑꯩꯈꯣꯏꯅ ꯃꯥꯒꯤ ꯒ꯭ꯔꯤꯕꯤꯁꯁꯤ ꯀꯩꯅꯣꯒꯤꯅꯤ ꯌꯥꯝ ꯑꯁꯦꯡꯕ ꯍꯥꯎꯅ ꯁꯦꯝꯕ ꯒ꯭ꯔꯦꯕꯤꯅꯤꯕꯀꯣ ꯁꯦ ꯑꯗꯨꯒ ꯆꯤꯀꯟ ꯆꯤꯂꯤꯁꯤꯒꯤ ꯃꯥꯒꯤ ꯃꯍꯥꯎꯁꯤ ꯁꯥꯔ ꯍꯣꯏ ꯇꯦꯁ ꯇꯧꯔ ꯈꯪꯕꯤꯅꯤꯀꯣ ꯑꯗꯨꯝ ꯏꯁꯄꯥꯏꯁꯤ ꯅꯨꯗꯜꯁꯀꯨꯝꯕ ꯂꯩꯌꯦ ꯂꯩꯌꯦ ꯁꯥꯔ ꯑꯗꯨ ꯏꯁꯄꯥꯏꯁꯤ ꯅꯨꯗꯜꯁꯁꯦ ꯑꯩꯈꯣꯏꯗ ꯃꯈꯜ ꯑꯅꯤ ꯂꯩꯌꯦꯀꯣ ꯀꯣꯔꯤꯌꯥꯒꯤ ꯕꯨꯜꯗꯛꯀꯤꯁꯨ ꯂꯩꯅꯤ ꯇꯣꯉꯥꯟꯕ ꯑꯩꯈꯣꯏ ꯀꯣꯔꯤꯌꯥꯟ ꯕꯨꯜꯗꯛ ꯅꯠꯇꯕ ꯑꯩꯈꯣꯏ ꯏꯁꯥꯅ ꯁꯦꯝꯖꯕꯁꯨ ꯂꯩꯖꯩ ꯍꯣꯝꯃꯦꯠꯁꯨ ꯂꯩꯖꯩꯀꯣ ꯑꯗꯨꯝ ꯑꯗꯨꯃꯥꯏꯅ ꯃꯈꯟ ꯃꯈꯟ ꯂꯩꯒꯅꯤ ꯁꯥꯔ ꯑꯗꯨꯒꯤꯗꯤ ꯈꯦꯠꯅꯕꯁꯦ ꯀꯣꯔꯤꯌꯥꯟꯒꯤꯅ ꯑꯃꯨꯛ ꯀꯣꯔꯤꯌꯥꯟꯒꯤ ꯕꯨꯜꯗꯛꯀꯨꯝꯕꯗꯨꯗꯤ ꯑꯩꯈꯣꯏꯒꯤ ꯗꯨꯀꯥꯟꯗ ꯌꯣꯟꯅꯕ ꯄꯣꯠꯇꯨꯅꯦꯕ ꯗꯨꯀꯥꯟꯗ ꯌꯣꯟꯅꯕꯗꯨꯗ ꯑꯩꯈꯣꯏꯅ ꯗꯥꯏꯔꯦꯛ ꯃꯣꯏꯗ ꯗꯨꯀꯥꯟꯗ ꯄꯤꯔꯛꯏꯕ ꯃꯁꯂꯥ ꯀꯩꯀꯩꯗꯣ ꯍꯥꯞꯄ ꯁꯦꯝꯖꯒꯗꯧ ꯈꯛꯇꯅꯦꯕꯀꯣ ꯑꯗꯨꯒ ꯑꯩꯈꯣꯏꯒꯤ ꯁꯤꯗ ꯐꯪꯉꯤꯁꯤꯅ ꯀꯃꯥꯏꯅ ꯇꯧꯒꯦ ꯍꯥꯏꯒꯦꯗ ꯑꯃꯨꯛ ꯑꯩꯈꯣꯏ ꯏꯁꯥꯅ ꯁꯦꯝꯖꯕꯅꯦ ꯁꯤꯁꯤꯅ ꯑꯃꯨꯛ ꯍꯥꯏꯗꯤ ꯍꯧꯖꯤꯛ ꯅꯨꯗꯜꯁꯤꯁꯨ ꯑꯩꯈꯣꯏ ꯏꯁꯥꯅ ꯁꯦꯝꯖꯕꯅꯤ ꯑꯗꯨꯗꯨꯒ ꯁꯤꯗ ꯊꯥꯛꯏꯕ ꯃꯥꯒꯤ ꯃꯆꯜ ꯃꯔꯨ ꯃꯔꯥꯡ ꯃꯥꯒꯤ ꯏꯁꯄꯥꯏꯁꯤ ꯑꯣꯏꯍꯜꯂꯤꯕ ꯃꯣꯔꯣꯛ ꯀꯩꯀꯥꯁꯦ ꯑꯩꯈꯣꯏꯒꯤ ꯍꯦꯟꯃꯦꯗ ꯉꯥꯛꯇꯅꯦꯕ ꯑꯩꯈꯣꯏꯅ ꯈꯨꯠꯅ ꯁꯦꯝꯖꯕ ꯃꯥꯒꯤ ꯃꯍꯥꯎ ꯀꯩꯀꯩꯗꯣ ꯇꯣꯉꯥꯟꯕ ꯇꯦꯁ ꯑꯃ ꯐꯪꯍꯟꯕ ꯍꯥꯏ ꯇꯥꯔꯦ ꯑꯗꯨꯗꯨꯅ ꯑꯃꯨꯛ ꯑꯩꯈꯣꯏꯒꯤ ꯑꯣꯏꯕ ꯁꯥꯏꯠꯇꯒꯤ ꯈꯦꯠꯅꯕ ꯀꯩꯁꯨ ꯌꯥꯝ ꯀꯟꯅ ꯂꯩꯕ ꯅꯠꯇꯦ ꯑꯃꯅ ꯍꯣꯝꯃꯦꯠꯅꯦ ꯍꯥꯏꯗꯤ ꯑꯃꯅ ꯈꯨꯠꯅ ꯁꯥꯖꯕꯅꯤꯗꯅ ꯁꯤꯁꯨ ꯃꯈꯜ ꯑꯃ ꯍꯥꯏꯕ ꯋꯥꯅꯤ ꯑꯁꯣꯝ ꯅꯥꯀꯟꯒꯤ ꯃꯣꯏꯒꯤ ꯄꯦꯀꯤꯡꯗ ꯂꯥꯛꯄꯗꯨꯒ ꯑꯩꯈꯣꯏꯅ ꯈꯨꯠꯅ ꯁꯥꯖꯕꯁꯤꯒ ꯈꯤꯇꯪꯗꯤ ꯈꯦꯠꯅꯩꯗꯅ ꯁꯤꯁꯤꯅ ꯑꯃꯨꯛꯀꯣ ꯑꯗꯨ ꯇꯣꯉꯥꯟꯕ ꯃꯍꯥꯎ ꯑꯃ ꯄꯤꯕ ꯍꯥꯏ ꯇꯥꯔꯦ ꯑꯩꯈꯣꯏꯒꯤꯁꯤꯅ ꯑꯃꯨꯛ ꯑꯇꯩ ꯑꯇꯩ ꯀꯔꯤ ꯀꯔꯤ ꯂꯣꯏꯅ ꯐꯪꯅꯤ ꯁꯥꯔ ꯑꯩꯈꯣꯏꯒꯤ ꯆꯥꯏꯅꯤꯁ ꯑꯥꯏꯇꯦꯝ ꯐꯪꯅꯤꯀꯣ ꯆꯥꯏꯅꯤꯁ ꯑꯥꯏꯇꯦꯝꯒꯨꯝꯕ ꯀꯤꯝꯕꯥꯞꯀꯨꯝꯕ ꯑꯗꯒꯤ ꯔꯥꯃꯦꯟꯒꯨꯝꯕ ꯂꯣꯏꯅ ꯐꯪꯅꯤꯀꯣ ꯆꯥꯏꯅꯤꯁ ꯑꯥꯏꯇꯦꯝꯗꯁꯨꯀꯣ ꯀꯣꯔꯤꯌꯥꯟ ꯑꯥꯏꯇꯦꯝ ꯑꯗꯒꯤ ꯀꯣꯜ ꯗꯣꯛꯀꯨꯝꯕ ꯑꯗꯨꯒꯨꯝꯕꯁꯨ ꯐꯪꯅꯤ ꯑꯗꯨꯒ ꯑꯩꯈꯣꯏꯒꯤ ꯏꯁꯄꯤꯁꯦꯜ ꯑꯣꯏꯅ ꯃꯩꯇꯩꯒꯤ ꯁꯤꯡꯖꯨ ꯕꯣꯔꯥ ꯀꯤꯂꯤ ꯆꯅꯥꯒꯨꯝꯕ ꯂꯩꯗꯅ ꯂꯣꯏꯅ ꯐꯪꯅꯤ ꯑꯗꯨꯒꯨꯝꯕꯁꯨ

ꯌꯥꯅꯤ ꯌꯥꯅꯤ ꯑꯣꯗꯔ ꯂꯣꯏ ꯇꯧꯕ ꯌꯥꯅꯤ ꯁꯤꯗ ꯁꯥꯔ ꯍꯣꯏꯅ ꯄꯥꯝꯖꯕ ꯄꯣꯠꯁꯤ ꯀꯔꯤ ꯀꯔꯤ ꯄꯥꯝꯕ ꯑꯣꯗꯔ ꯂꯣꯏ ꯇꯧꯕ ꯌꯥꯅꯤ ꯑꯇꯣꯞ ꯑꯇꯣꯞꯄ ꯑꯥꯏꯇꯦꯝ ꯂꯣꯏꯃꯛ ꯑꯣꯗꯔ ꯇꯧꯕ ꯌꯥꯅꯤ ꯀꯣꯔꯤꯌꯥꯟ ꯑꯥꯏꯇꯦꯝ ꯑꯣꯗꯔ ꯇꯧꯕ ꯌꯥꯅꯤ ꯆꯥꯏꯅꯤꯁ ꯑꯥꯏꯇꯦꯝ ꯑꯣꯗꯔ ꯇꯧꯕ ꯌꯥꯅꯤ ꯃꯅꯤꯄꯨꯔ ꯑꯥꯏꯇꯦꯝ ꯑꯣꯗꯔ ꯇꯧꯕ ꯂꯣꯏꯅ ꯌꯥꯅꯤ ꯗꯤꯂꯤꯕꯔ ꯀꯔꯤ ꯀꯔꯤ ꯂꯣꯏꯅ ꯇꯧꯋꯤ ꯁꯥꯔ ꯁꯥꯔ ꯍꯣꯏꯅ ꯂꯣꯀꯦꯁꯟ ꯍꯦꯛ ꯊꯥꯕꯤꯔꯛꯄ ꯃꯇꯝꯗ ꯑꯩꯈꯣꯏꯅ ꯗꯤꯂꯤꯕꯔ ꯑꯗꯨ ꯌꯧꯅꯕꯁꯨ ꯇꯧꯖꯔꯛꯀꯅꯤ ꯂꯣꯏꯃꯛ ꯐꯖꯅ ꯇꯧꯖꯔꯛꯀꯅꯤ ꯑꯗꯨ ꯁꯥꯔ ꯎꯝ ꯄꯨꯡ ꯍꯥꯏꯕꯗꯨꯗꯤ ꯀꯩꯅꯣ ꯇꯧꯔꯣꯏ ꯍꯥꯏꯗꯤ ꯂꯣꯀꯦꯁꯟꯗꯨꯒꯤ ꯃꯇꯨꯡꯏꯟꯅ ꯈꯤꯇꯪ ꯅꯛꯄ ꯑꯣꯏꯇꯥꯔꯒꯗꯤ ꯑꯩꯈꯣꯏꯒꯤ ꯌꯥꯝꯗ꯭ꯔꯕꯗ ꯄꯨꯡ ꯃꯈꯥꯏ ꯄꯨꯡꯈꯥꯏꯗ ꯌꯧꯕ ꯌꯥꯎꯋꯤ ꯈꯤꯇꯪ ꯂꯝ ꯂꯥꯞꯄꯒꯅ ꯄꯨꯡ ꯍꯦꯟꯅ ꯆꯪꯕꯁꯨ ꯌꯥꯎꯋꯤꯀꯣ ꯑꯗꯨꯝ ꯑꯗꯨꯗꯨꯅ ꯍꯥꯏꯕꯗꯤ ꯑꯗꯨꯃꯥꯏꯅ ꯂꯩꯌꯦ ꯁꯥꯔ ꯑꯩꯈꯣꯏꯁꯦ ꯑꯩꯈꯣꯏꯒꯤ ꯑꯦꯗ꯭ꯔꯦꯁꯁꯦ ꯀꯥꯡꯄꯣꯛꯄꯤꯗ ꯑꯣꯏꯗꯣꯏꯅꯦꯕꯀꯣ ꯁꯥꯔ ꯑꯗꯨꯗꯨꯒ ꯑꯣ ꯑꯗꯨꯗꯤ ꯀꯩꯁꯨ ꯂꯥꯞꯅꯗ꯭ꯔꯦ ꯁꯥꯔ ꯆꯪꯉꯔꯣꯏ ꯆꯪꯉꯔꯣꯏ ꯎꯝ ꯌꯥꯅꯤ ꯌꯥꯅꯤ ꯑꯩꯈꯣꯏ ꯑꯣꯗꯔ ꯇꯧꯖꯒꯦ ꯁꯥꯔꯒꯤꯗꯣ ꯑꯗꯨꯝ ꯑꯣ